ꯑꯩꯅ ꯁ꯭ꯀꯨꯜ ꯍꯥꯏꯔꯒꯗꯤ ꯀꯦ ꯑꯦꯝ ꯕ꯭ꯂꯨꯃꯤꯡ ꯍꯥꯏꯌꯔ ꯁꯦꯀꯦꯟꯗꯔꯤ ꯁ꯭ꯀꯨꯜ ꯁ꯭ꯀꯨꯜ ꯑꯁꯤ ꯌꯥꯝꯅꯁꯨ ꯐꯩ ꯑꯗꯨꯒ ꯇꯤꯆꯤꯡ ꯏꯁꯇꯥꯏꯜ ꯑꯇꯣꯞꯄ ꯁꯍꯔꯒꯤ ꯁ꯭ꯀꯨꯜꯁꯤꯡꯗꯒꯤ ꯑꯗꯨꯝ ꯃꯥꯟꯅꯅ ꯆꯠꯂꯤ ꯁꯍꯔꯒꯤ ꯁ꯭ꯀꯨꯜꯁꯤꯡꯅ ꯀꯩꯁꯨ ꯍꯦꯟꯗꯦ ꯌꯥꯝꯅ ꯇꯤꯆꯤꯡ ꯏꯁꯇꯥꯏꯜꯁꯨ ꯌꯥꯝꯅꯁꯨ ꯐꯩ ꯑꯗꯨꯒ ꯃꯈꯣꯏꯒꯤꯗ ꯄꯤꯔꯤꯕ ꯑꯉꯥꯡꯁꯤꯡꯒꯤ ꯐꯦꯁꯤꯂꯤꯇꯤ ꯌꯥꯝ ꯑꯇꯣꯞꯄ ꯁ꯭ꯀꯨꯜꯁꯤꯡꯗꯒꯤ ꯌꯥꯝꯅꯁꯨ ꯍꯦꯜꯂꯦ ꯁ꯭ꯀꯨꯜ ꯑꯁꯤꯅ ꯁ꯭ꯀꯨꯜ ꯑꯁꯤꯗ ꯇꯝꯕꯤꯔꯤꯕ ꯇꯥꯛꯄꯤ ꯇꯝꯕꯤꯔꯤꯕ ꯃꯑꯣꯡ ꯑꯣꯖꯥꯁꯤꯡꯅ ꯏꯁꯇꯨꯗꯦꯟꯁꯤꯡꯗ ꯂꯣꯏꯅꯕꯒꯤ ꯃꯑꯣꯡ ꯃꯌꯥꯝ ꯑꯇꯣꯞꯄ ꯁ꯭ꯀꯨꯜꯁꯤꯡꯗꯒꯤ ꯇꯣꯞ ꯇꯣꯞ ꯇꯣꯞꯄꯦ ꯇꯣꯉꯥꯜꯂꯦ ꯑꯗꯨꯒ ꯁ꯭ꯀꯨꯜ ꯑꯁꯤꯒꯤ ꯗ ꯇꯝꯃꯤꯕ ꯃꯍꯩꯔꯣꯏꯁꯤꯡ ꯑꯁꯤ ꯃꯁꯥꯒꯤ ꯗꯤꯁꯤꯄ꯭ꯂꯤꯟ ꯅꯥꯏꯅ ꯑꯗꯒꯤ ꯃꯈꯣꯏꯒꯤ ꯀꯔꯦꯛꯇꯔ ꯈꯨꯗꯤꯡꯃꯛ ꯂꯣꯏꯅ ꯆꯨꯝꯊꯣꯛꯄꯤꯕ ꯁꯦꯝꯗꯣꯛꯄꯤꯕ ꯁ꯭ꯀꯨꯜ ꯑꯁꯤꯅ ꯇꯧꯋꯦ ꯑꯗꯨꯒ ꯁ꯭ꯀꯨꯜ ꯑꯁꯤꯒꯤ ꯌꯥꯝꯅ ꯃꯃꯥ ꯃꯄꯥ ꯑꯣꯏꯕꯁꯤꯡꯅꯁꯨ ꯌꯥꯝꯅꯁꯨ ꯄꯥꯝꯅꯩ ꯁ꯭ꯀꯨꯜ ꯑꯁꯤꯗ ꯇꯝꯕ ꯁꯥꯇ꯭ꯔꯁꯤꯡ ꯑꯇꯣꯞꯄ ꯁ꯭ꯀꯨꯜꯗ ꯇꯝꯕꯁꯤꯡꯒꯁꯨ ꯈꯦꯠꯅꯅ ꯎꯕ ꯑꯗꯨꯝ ꯐꯪꯉꯤ ꯁ꯭ꯀꯨꯜ ꯑꯁꯤꯗꯒꯤ ꯊꯣꯛꯂꯛꯄ ꯁꯥꯇ꯭ꯔꯅꯤ ꯍꯥꯏꯕꯁꯦ ꯑꯗꯨꯃꯛ ꯈꯪꯉꯤ